ꯍꯣꯏ ꯀꯔꯤ ꯀꯔꯤ ꯇ꯭ꯔꯦꯗꯤꯁꯟꯅꯦꯜ ꯗ꯭ꯔꯦꯁꯅꯣ ꯍꯥꯏꯕꯗꯤ ꯑꯣ ꯍꯣꯏ ꯐꯪꯒꯅꯤ ꯐꯪꯕꯕꯨꯗꯤ ꯐꯪꯒꯅꯤ ꯑꯗꯨ ꯃꯤ ꯅꯪꯅꯕꯨ ꯌꯥꯝ ꯂꯧꯒꯦ ꯍꯥꯏꯔꯗꯤ ꯑꯗꯨꯗꯤ ꯑꯩꯈꯣꯏꯗꯤ ꯌꯣꯜꯂꯤꯁꯦ ꯍꯣꯏ ꯂꯤꯃꯤꯠꯇ ꯌꯣꯟꯕꯅꯤꯅꯀꯣ ꯑꯗꯨ ꯅꯪꯅꯕꯨ ꯑꯃ ꯑꯅꯤ ꯂꯧꯒꯦ ꯍꯥꯏꯔꯗꯤ ꯀꯥꯏꯗꯦ ꯑꯗꯨꯕꯨ ꯅꯪ ꯌꯥꯝ ꯂꯧꯒꯦ ꯍꯥꯏꯔꯗꯤ ꯑꯣꯗꯔ ꯇꯧꯒꯗꯧꯕꯀꯣ ꯁꯦꯝꯒꯗꯧꯕ ꯃꯤꯉꯣꯟꯗ ꯍꯣꯏ ꯍꯣꯏ ꯑꯗꯨ ꯑꯗꯨꯕꯨꯗꯤ ꯂꯩꯒꯅꯤ ꯍꯣꯏ ꯌꯥꯝꯗꯕꯤꯗ ꯂꯤꯁꯤꯡ ꯑꯍꯨꯝꯒꯨꯝꯕꯗꯤ ꯑꯗꯨꯝ ꯌꯥꯔꯦ ꯍꯣꯏ ꯃꯣꯐꯐꯂꯔꯒꯨꯝꯕꯁꯨ ꯂꯩꯌꯦ ꯍꯣꯏ ꯑꯗꯨꯅ ꯈꯔ ꯄꯩꯁꯥꯗꯤ ꯈꯤꯇꯪ ꯇꯥꯒꯅꯤ ꯎꯝ ꯑꯃ ꯆꯥꯝꯃꯉꯥ ꯒꯨꯝꯕꯗꯤ ꯑꯗꯨꯝ ꯂꯩꯒꯅꯤ ꯑꯦ ꯗꯨꯀꯥꯟꯁꯤꯔꯣ ꯑꯌꯨꯛ ꯑꯌꯨꯛ ꯍꯥꯏꯕꯗ ꯄꯨꯡ ꯇꯔꯦꯠ ꯀꯨꯝꯕꯗ ꯍꯥꯡꯒꯅꯤ ꯑꯍꯤꯡꯗꯅ ꯄꯨꯡ ꯇꯔꯨꯛ ꯇꯔꯦꯠꯇ ꯑꯗꯨꯝ ꯊꯤꯡꯒꯅꯤ ꯍꯣꯏ ꯌꯥꯒꯅꯤ ꯑꯣꯗꯔ ꯑꯣꯏꯅ ꯊꯝꯒꯦ ꯍꯥꯏꯕ꯭ꯔꯥ ꯅꯠꯇ꯭ꯔꯒ ꯍꯌꯦꯡ ꯂꯧꯕ ꯂꯥꯛꯀꯦ ꯂꯩꯕ ꯑꯣꯏꯅ ꯍꯌꯦꯡ ꯑꯣꯏꯅ ꯂꯥꯛꯀꯦ ꯍꯥꯏꯕ꯭ꯔꯥ ꯑꯣꯗꯔ ꯑꯣꯏꯔꯗꯤ ꯍꯧꯖꯤꯛ ꯄꯤꯀꯤꯡ ꯇꯧꯔꯒ ꯊꯝꯕ ꯃꯐ꯭ꯂꯔ ꯑꯃꯒ ꯋꯦꯁꯀꯣꯠ ꯑꯃꯀꯣ ꯍꯣꯏ ꯍꯣꯏ ꯑꯩ ꯄꯦꯛꯀꯤꯡ ꯇꯧꯔ ꯊꯝꯕꯤꯈ꯭ꯔꯒꯦ ꯍꯌꯦꯡꯗꯣ ꯂꯥꯛꯄ ꯀꯥꯟꯗ ꯑꯗꯨꯝ ꯀꯣꯜ ꯇꯧꯔꯛꯑꯣ